ꯑꯩꯅ ꯗꯨꯀꯥꯟꯗꯒꯤ ꯐꯣꯟ ꯑꯃ ꯂꯩꯖꯔꯨꯏ ꯃꯃꯤꯡꯅ ꯔꯦꯜꯃꯤ ꯅꯥꯏꯟ ꯄ꯭ꯔꯣꯅꯤ ꯄ꯭ꯔꯥꯏꯁꯅ ꯐꯤꯐꯇꯤꯟ ꯊꯥꯎꯖꯟ ꯂꯩ ꯑꯣꯐꯔꯗꯅ ꯊꯥꯔꯇꯤꯟ ꯊꯥꯎꯖꯟꯗ ꯂꯩꯖꯔꯛꯄꯅꯤ ꯔꯥꯝꯅ ꯐꯣꯔ ꯖꯤ ꯕꯤꯅꯤ ꯔꯣꯝꯅ ꯁꯤꯛꯁꯇꯤ ꯐꯣꯔ ꯖꯤ ꯕꯤ ꯑꯣꯏ ꯐꯣꯟ ꯑꯁꯤ ꯀ꯭ꯋꯥꯂꯤꯇꯤ ꯑꯗꯨꯛꯀꯤ ꯃꯇꯤꯛ ꯌꯥꯝꯅ ꯅꯨꯡꯉꯥꯏ ꯏꯁꯥꯅ ꯁꯤꯖꯤꯟꯅꯕꯗ ꯅꯨꯄꯤꯅ ꯄꯥꯏꯕ ꯃꯇꯝꯗꯁꯨ ꯑꯗꯨꯛꯀꯤ ꯃꯇꯤꯛ ꯌꯥꯝꯅ ꯃꯒꯨꯜ ꯂꯩꯕ ꯑꯃ ꯑꯣꯏ ꯑꯉꯥꯡꯅ ꯒꯦꯝ ꯁꯥꯟꯅꯕ ꯕꯤꯗꯤꯑꯣ ꯌꯦꯡꯕꯗꯁꯨ ꯑꯗꯨꯛꯀꯤ ꯃꯇꯤꯛ ꯌꯥꯝꯅ ꯅꯨꯡꯉꯥꯏꯖꯩ ꯕꯦꯇ꯭ꯔꯤ ꯆꯥꯔꯖ ꯇꯧꯕ ꯃꯇꯝꯗꯁꯨ ꯕꯦꯇ꯭ꯔꯤꯁꯦ ꯑꯗꯨꯝ ꯑꯊꯨꯕꯤꯗ ꯍꯟꯗ꯭ꯔꯦꯠ ꯄꯥꯔꯁꯦꯟ ꯌꯧꯕ ꯉꯝꯃꯤ ꯑꯗꯨꯒ ꯕꯦꯇ꯭ꯔꯤ ꯆꯥꯕꯁꯤꯁꯨ ꯌꯥꯝ ꯀꯨꯏꯅ ꯁꯤꯖꯤꯟꯅꯔꯒꯁꯨ ꯕꯦꯇ꯭ꯔꯤ ꯗꯥꯎꯟ ꯆꯠꯄ ꯑꯃꯨꯛꯇ ꯌꯥꯎꯖꯗ꯭ꯔꯤ ꯑꯗꯨꯒ ꯑꯩꯅ ꯀꯦꯃꯦꯔꯥꯒꯨꯝꯕ ꯐꯣꯇꯣ ꯅꯨꯡꯇꯣ ꯂꯧꯕ ꯃꯇꯝꯗꯁꯨ ꯐꯣꯟꯁꯦ ꯑꯗꯨꯛꯀꯤ ꯃꯇꯤꯛ ꯃꯌꯦꯛ ꯁꯦꯡꯉꯤ ꯑꯗꯨꯒ ꯃꯥꯒꯤ ꯏꯁꯀ꯭ꯔꯤꯟꯁꯤꯁꯨ ꯌꯦꯡꯕꯗꯁꯨ ꯌꯥꯝꯅ ꯅꯨꯡꯉꯥꯏ ꯑꯩꯅ ꯀꯩꯒꯨꯝꯕ ꯑꯦꯞ ꯑꯃ ꯂꯧꯕ ꯃꯇꯝꯗꯁꯨ ꯑꯗꯨꯛꯀꯤ ꯃꯇꯤꯛ ꯏꯁꯄꯤꯠꯁꯦ ꯌꯥꯡꯅ ꯌꯥꯝꯅ ꯅꯨꯡꯉꯥꯏꯕ ꯍꯥꯏꯕꯗꯨ ꯑꯣꯏꯖꯩ ꯑꯗꯨꯒ ꯒꯦꯝꯅꯨꯡ ꯁꯥꯟꯅꯕꯗꯁꯨ ꯐꯣꯟ ꯑꯇꯩꯒ ꯃꯥꯟꯅꯗꯦ ꯂꯣꯗꯤꯡ ꯇꯧꯔꯒ ꯂꯩꯕꯗꯣ ꯂꯩꯇꯕꯤꯗ ꯑꯗꯨꯝ ꯌꯥꯝ ꯊꯨꯅ ꯏꯁꯄꯤꯠꯁꯦ ꯌꯥꯡꯉꯒ ꯒꯦꯝ ꯁꯥꯟꯅꯕꯗꯁꯨ ꯌꯥꯝ ꯅꯨꯡꯉꯥꯏ ꯑꯗꯨꯛꯀꯤ ꯃꯇꯤꯛ ꯅꯨꯡꯉꯥꯏ ꯍꯥꯏꯖꯅꯤꯡꯉꯤ ꯑꯩꯒꯤ ꯐꯣꯟꯁꯤ